ꯑꯍꯥꯟꯕꯗ ꯐꯤꯐꯇꯤꯟ ꯐꯦꯕꯋꯥꯔꯤ ꯇꯨ ꯊꯥꯎꯖꯟ ꯇ꯭ꯋꯦꯟꯇꯤ ꯋꯥꯟ ꯑꯅꯤ ꯁꯨꯕꯗ ꯇ꯭ꯋꯦꯟꯇꯤ ꯃꯥꯔꯁ ꯇꯨ ꯊꯥꯎꯖꯟ ꯁꯤꯛꯁꯇꯤꯟ ꯑꯍꯨꯝ ꯁꯨꯕꯗ ꯑꯩꯠꯇꯤꯟ ꯖꯅꯋꯥꯔꯤ ꯇꯨ ꯊꯥꯎꯖꯟ ꯇ꯭ꯋꯦꯟꯇꯤ ꯇꯨ ꯃꯔꯤ ꯁꯨꯕꯗ ꯇ꯭ꯋꯦꯟꯇꯤ ꯁꯦꯕꯦꯟ ꯗꯤꯁꯦꯝꯕꯔ ꯇꯨ ꯊꯥꯎꯖꯟ ꯇ꯭ꯋꯦꯟꯇꯤ ꯃꯉꯥ ꯁꯨꯕꯗ ꯇ꯭ꯋꯦꯟꯇꯤ ꯊ꯭ꯔꯤ ꯖꯨꯂꯥꯏ ꯇꯨ ꯊꯥꯎꯖꯟ ꯅꯥꯏꯟ